ꯍꯜꯂꯣ ꯁꯥꯟꯇꯤ

ꯁꯅꯥꯕꯨꯟꯒ ꯑꯗꯒꯤ ꯀꯣꯔꯐꯨ ꯑꯗꯒꯤ ꯂꯥꯏꯗꯨꯛ

ꯑꯗꯨ ꯀꯣꯔꯐꯨꯗꯨꯅ ꯀꯌꯥ ꯀꯣꯔꯐꯨꯗꯨ ꯀꯣꯔꯐꯨꯗꯨꯗꯤ ꯀꯌꯥꯅꯣ ꯑꯣ ꯑꯗꯨ ꯂꯥꯏꯗꯨꯛ ꯀꯝꯕꯤꯗꯨꯒ ꯄ꯭ꯂꯦꯠꯇꯨꯒ ꯈꯨꯖꯥꯏꯗꯨꯒꯅꯦꯕꯀꯣ ꯑꯗꯒꯤ ꯃꯣꯏꯒꯤ ꯑꯥ ꯁꯥꯃꯨꯛ ꯃꯆꯥ ꯑꯃꯁꯨ ꯌꯥꯎꯗꯥꯏꯅꯦ ꯗꯨꯛ ꯀꯠꯄꯒꯤ ꯑꯗꯨ ꯑꯥ ꯑꯗꯨ ꯂꯣꯏ ꯁꯨꯅꯕꯗ ꯄꯩꯁꯥ ꯀꯌꯥ ꯁꯨꯒꯦ ꯈꯨꯖꯥꯏꯗꯨꯅꯦ ꯗꯨꯛ ꯀꯝꯕꯤꯗꯨꯅꯦ ꯑꯗꯒꯤ ꯀꯩꯅꯣ ꯇꯧꯕ ꯑꯩꯈꯣꯏꯒꯤ ꯃꯈꯣꯡ ꯀꯣꯏꯔꯞ ꯀꯣꯏꯕꯤ ꯁꯥꯃꯨꯛ ꯃꯆꯥ ꯑꯃ ꯌꯥꯎꯗꯥꯏꯅꯦ ꯂꯥꯏꯗꯨꯛ ꯀꯠꯄꯒꯤ ꯑꯗꯨ ꯄꯨꯂꯞꯅ ꯀꯌꯥ ꯑꯣꯏꯗꯣꯏꯅꯣ ꯑꯗꯨꯒ ꯊꯥꯡꯀꯠꯅꯕꯗꯣ ꯑꯥ ꯂꯥꯏꯒꯤ ꯊꯥꯡꯀꯠꯅꯕꯗꯣ ꯃꯆꯥꯗꯣ ꯑꯗꯣ ꯍꯧꯖꯤꯛꯇꯤꯅꯦ ꯑꯥ ꯑꯥ ꯍꯧꯖꯤꯛꯇꯤꯅꯦ ꯀꯩꯅꯣ ꯇꯧꯗ꯭ꯔꯅꯤꯅꯅꯦ ꯀꯣꯔꯐꯨꯗꯣ ꯑꯥ ꯏꯁꯤꯡ ꯍꯣꯟꯅꯗ꯭ꯔꯕꯅꯤꯅꯅꯦ ꯁꯅꯥꯕꯨꯟꯗꯨ ꯂꯩꯇꯦꯡꯒꯤ ꯑꯗꯨꯃ ꯌꯥꯎꯔꯒꯦ ꯑꯗꯒꯤ ꯀꯣꯔꯐꯨꯗꯨ ꯇꯣꯛꯑꯒꯦ ꯄꯨꯈꯝ ꯁꯦꯟꯖꯦꯡꯒꯤ ꯄꯨꯈꯝ ꯑꯃꯒ ꯂꯧꯔꯒꯦ ꯑꯥ ꯀꯣꯔꯐꯨꯗꯨ ꯂꯩꯔꯔꯣꯏ ꯄꯩꯁꯥꯗꯣ ꯐꯔꯛ ꯇꯥꯔꯦ ꯑꯗꯣ ꯄꯨꯂꯞꯅ ꯀꯌꯥ ꯑꯣꯏꯗꯣꯏꯅꯣ ꯄꯨꯂꯞꯅꯅꯦ ꯄꯨꯈꯝꯗꯨꯒ ꯍꯥꯞꯄꯒ ꯁꯦꯟꯖꯦꯡꯒꯤ ꯄꯨꯈꯝ ꯑꯆꯧꯕꯗꯨꯃꯒ ꯍꯥꯞꯄꯛꯑꯣ ꯂꯣꯏꯅꯕꯛ ꯀꯌꯥꯅꯣ ꯑꯗꯨꯗ ꯀꯣꯔꯐꯨꯗꯨ ꯇꯣꯛꯑꯣꯅꯦ ꯑꯥ ꯑꯔꯪꯕꯗꯣ ꯎꯝ ꯁꯅꯥꯕꯨꯟ ꯑꯔꯪꯕꯗꯨꯝꯅꯦ ꯑꯥ

ꯑꯥ ꯑꯥ ꯑꯍꯨꯝꯗꯨ ꯂꯧꯔꯒꯦ ꯑꯦ ꯌꯥꯝꯃꯤꯗ ꯅꯪꯗꯣ ꯑꯥ ꯑꯗꯣ ꯇꯥꯡꯉꯦ ꯇꯥꯡꯉꯦ ꯍꯣꯏ ꯇꯥꯡꯉꯦ ꯑꯗꯨꯗꯅꯦꯀꯣ ꯑꯩꯅ ꯏꯆꯦꯅ ꯍꯥꯏꯅꯅꯦ ꯈꯔ ꯇꯥꯕꯤꯕ ꯌꯥꯔꯣꯏꯗ꯭ꯔ ꯍꯥꯏꯕ ꯍꯣꯏ ꯂꯧꯔꯒꯦ ꯑꯗꯨ ꯀꯌꯥꯅꯣ ꯅꯪꯅ ꯂꯤꯁꯤꯡ ꯇꯔꯨꯛ ꯇꯨꯗꯤ ꯌꯥꯝꯃꯤꯗ ꯏꯕꯦꯝꯃ ꯅꯪꯕꯣ ꯑꯥ ꯂꯤꯁꯤꯡ ꯑꯍꯨꯝꯗꯨ ꯇꯧꯔꯒꯦꯗꯅ ꯆꯥꯝꯃꯉꯥ ꯑꯃ ꯍꯥꯞꯄꯛꯑꯒꯦ ꯏꯆꯦꯅ ꯑꯗꯨ ꯌꯥꯅꯔꯁꯤꯀꯣ ꯀꯌꯥ ꯄꯤꯌꯨ ꯍꯥꯏꯕ ꯈꯨꯖꯥꯏꯗꯨꯗꯤ ꯑꯩꯈꯣꯏꯒꯤ ꯀꯣꯔꯤꯒꯤ ꯈꯨꯖꯥꯏꯗꯨꯔꯥꯕ ꯂꯥꯏ ꯂꯥꯏꯒꯤ ꯗꯨꯛ ꯀꯠꯅꯕꯗꯣ

ꯑꯣ ꯑꯗꯨꯃꯥꯏꯅ ꯇꯧꯔꯁꯤ ꯐꯔꯦ ꯐꯔꯦ ꯑꯩ ꯂꯥꯛꯑꯒꯦ